ꯁꯥꯏꯟꯁ ꯑꯃꯁꯨꯡ ꯃꯦꯠꯁ ꯍꯥꯏꯕ ꯁꯕꯖꯦꯛ ꯑꯅꯤ ꯑꯁꯤ ꯑꯌꯥꯝꯕ ꯁꯥꯇ꯭ꯔꯁꯤꯡꯅ ꯑꯍꯦꯟꯕ ꯑꯦꯛꯁꯇ꯭ꯔꯥ ꯀ꯭ꯂꯥꯁ ꯇꯨꯏꯁꯟꯒꯨꯝꯕ ꯂꯧꯗꯨꯅ ꯍꯦꯟꯅ ꯍꯩꯅꯕ ꯍꯣꯠꯅꯩ ꯃꯁꯤꯗ ꯑꯩ ꯏꯁꯥꯃꯛꯁꯨ ꯑꯩꯅ ꯀ꯭ꯂꯥꯁ ꯁꯚꯦꯟ ꯇꯝꯂꯛꯄꯗꯒꯤꯅ ꯇ꯭ꯋꯦꯜꯞ ꯀ꯭ꯂꯥꯁ ꯇ꯭ꯋꯦꯜꯞ ꯊꯥꯕ ꯐꯥꯎꯕꯗ ꯃꯁꯤ ꯇꯨꯏꯁꯟ ꯑꯗꯨꯃꯛ ꯂꯧꯗꯨꯅ ꯂꯥꯛꯏ ꯑꯩꯇ ꯅꯠꯇꯅ ꯑꯩꯒꯤ ꯃꯔꯨꯞ ꯃꯄꯥꯡ ꯈꯨꯗꯤꯡꯃꯛꯁꯨ ꯑꯌꯥꯝꯕꯅ ꯃꯁꯤ ꯇꯨꯏꯁꯟ ꯇꯧꯔꯛꯏ ꯁꯥꯇ꯭ꯔꯅ ꯍꯦꯛꯇ ꯍꯩꯒꯟꯕ ꯁꯕꯖꯦꯛ ꯍꯥꯏꯕꯗꯨ ꯑꯣꯏꯗꯦ ꯏꯟꯗꯤꯌꯥꯒꯤ ꯑꯣꯏꯅ ꯌꯦꯡꯕꯗꯁꯨ ꯁꯕꯖꯦꯛ ꯑꯅꯤ ꯑꯁꯤ ꯁꯥꯇ꯭ꯔ ꯑꯌꯥꯝꯕꯅ ꯍꯦꯛꯇ ꯃꯁꯥꯅ ꯄꯥꯕꯗ ꯅꯠꯇ꯭ꯔꯒ ꯃꯁꯥꯅ ꯍꯣꯠꯄꯗ ꯈꯪꯕ ꯍꯥꯏꯕꯗꯨ ꯑꯣꯏꯒꯟꯗꯦ ꯃꯔꯝ ꯑꯗꯨꯅ ꯑꯍꯦꯟꯕ ꯀ꯭ꯂꯥꯁ ꯑꯍꯦꯟꯕ ꯅꯣꯂꯦꯖ ꯇꯥꯟꯁꯤꯟꯅꯕꯒꯤꯗꯃꯛꯇ ꯑꯦꯛꯁꯇ꯭ꯔꯥ ꯀ꯭ꯂꯥꯁ ꯑꯣꯖꯥꯁꯤꯡꯗ ꯇꯨꯏꯁꯟ ꯆꯠꯄ ꯑꯁꯤꯅꯆꯤꯡꯕ ꯀꯌꯥꯃꯔꯨꯝ ꯇꯧꯗꯨꯅ ꯍꯩꯅꯕ ꯍꯣꯠꯅꯩ ꯃꯁꯤ ꯀꯅꯥꯒꯨꯝꯕ ꯁꯥꯇ꯭ꯔ ꯈꯔꯗꯗꯤ ꯃꯁꯤ ꯌꯥꯝꯅ ꯂꯥꯏꯅ ꯊꯣꯛꯄ ꯍꯥꯏꯕꯗꯤ ꯃꯁꯥꯒꯤ ꯑꯣꯏꯅ ꯍꯩꯅꯖꯒꯟꯕ ꯁꯥꯇ꯭ꯔꯁꯨ ꯌꯥꯎꯗꯕ ꯅꯠꯇꯦ